ꯑꯩꯅ ꯒꯥꯔꯗꯦꯅꯤꯡ ꯇꯧꯕ ꯀꯥꯟ ꯑꯩꯅ ꯁꯤꯖꯤꯟꯅꯔꯤꯁꯤ ꯃꯔꯨ ꯑꯣꯏꯅ ꯊꯥꯡ ꯇꯨꯝꯗꯨꯝꯕꯤ ꯍꯥꯏꯗꯅ ꯑꯩꯈꯣꯏꯒꯤ ꯏꯟꯁꯥꯡ ꯅꯥꯄꯤ ꯊꯥꯅꯕ ꯊꯥꯡꯅꯤ ꯑꯁꯤ ꯊꯥꯡꯁꯤ ꯑꯩꯈꯣꯏꯅ ꯑꯦꯟꯁꯥꯡꯒꯤ ꯃꯥꯏ ꯃꯔꯨ ꯍꯨꯟꯕꯗ ꯂꯩꯕꯥꯛꯇꯣ ꯈꯣꯠꯇꯣꯛꯂꯒ ꯃꯔꯨ ꯃꯔꯨ ꯊꯥꯖꯤꯟꯕ ꯃꯇꯝꯗ ꯁꯤꯖꯤꯟꯅꯩ ꯑꯦꯟꯁꯥꯡꯕꯨ ꯑꯣꯏꯔꯣ ꯅꯠꯇ꯭ꯔꯒ ꯎꯍꯩꯕꯨ ꯑꯣꯏꯔꯁꯨ ꯁꯤꯖꯤꯟꯅꯩ ꯑꯗꯒꯤ ꯑꯩꯈꯣꯏꯅ ꯌꯣꯄꯥꯛ ꯌꯣꯄꯥꯛꯁꯤꯁꯨ ꯀꯔꯤꯒꯨꯝꯕ ꯀꯥꯟꯗ ꯁꯤꯖꯤꯟꯅꯩ ꯁꯤꯖꯤꯟꯅꯔꯤ ꯀꯔꯝ ꯀꯥꯟꯗ ꯁꯤꯖꯤꯟꯅꯅꯤ ꯍꯥꯏꯕ ꯃꯇꯝꯗ ꯃꯥꯁꯤ ꯑꯩꯈꯣꯏꯅ ꯂꯩꯕꯥꯛꯁꯤ ꯑꯩꯈꯣꯏꯅ ꯄꯣꯠ ꯊꯥꯒꯦ ꯍꯥꯏꯇꯥꯔꯒꯗꯤ ꯇꯧꯊꯣꯛꯄ ꯑꯃ ꯆꯪꯏ ꯁꯨꯃꯥꯏꯅ ꯇꯧꯊꯣꯛꯄ ꯀꯥꯟꯗ ꯑꯩꯈꯣꯏꯅ ꯌꯣꯄꯥꯛꯁꯤ ꯑꯗꯨꯝ ꯁꯤꯖꯤꯟꯅꯩ